ꯍꯧꯖꯤꯛꯀꯤ ꯑꯣꯏꯅꯗꯤ ꯑꯩꯈꯣꯏꯒꯤ ꯃꯅꯤꯄꯨꯔ ꯃꯅꯤꯄꯨꯔꯗ ꯑꯣꯏꯔꯤꯕ ꯐꯤꯕꯝꯁꯤ ꯈꯤꯇꯪ ꯑꯩꯈꯣꯏꯒꯤ ꯅꯨꯡꯉꯥꯏꯇꯕ ꯍꯥꯏꯕꯗꯤ ꯀꯥꯡꯂꯨꯞ ꯃꯁꯦꯜ ꯈꯤꯇꯪ ꯅꯨꯡꯉꯥꯏꯅꯗꯕ ꯂꯩ ꯑꯗꯨꯕꯨ ꯑꯩꯈꯣꯏꯒꯤ ꯃꯅꯤꯄꯨꯔ ꯑꯁꯤ ꯌꯥꯝꯅ ꯐꯖꯕ ꯃꯍꯧꯁꯥꯗꯒꯤ ꯍꯧꯅ ꯁꯥꯟꯇꯤ ꯂꯩꯅ ꯏꯪꯅ ꯆꯤꯛꯅ ꯄꯥꯜꯂꯛꯄ ꯂꯝꯗꯝ ꯑꯃꯅꯤ